ꯎꯝ ꯑꯩ ꯁ꯭ꯋꯤꯖꯔꯂꯦꯟ ꯆꯠꯄ ꯄꯥꯝꯃꯤ ꯃꯔꯝꯗꯤ ꯁ꯭ꯋꯤꯖꯔꯂꯦꯅꯁꯤ ꯌꯥꯝ ꯐꯖꯕ ꯃꯐꯝ ꯑꯃꯅꯤ ꯄ꯭ꯔꯤꯊꯤꯕꯤꯒꯤ ꯑꯣꯏꯅ ꯑꯩꯅ ꯆꯠꯀꯦ ꯈꯟꯕꯁꯤ ꯑꯩ ꯆꯍꯤ ꯅꯤꯐꯨ ꯑꯗꯨ ꯁꯨꯔꯛ ꯃꯇꯝꯗ ꯑꯩ ꯁ꯭ꯋꯤꯖꯔꯂꯦꯟꯗ ꯆꯠꯀꯦꯅ ꯈꯜꯂꯤ